ꯑꯁꯤ ꯏꯆꯦ ꯃꯥꯔꯖꯤꯌꯥ ꯅꯪ ꯁꯪꯒꯗ꯭ꯔꯣ ꯑꯗꯣ ꯍꯟꯗꯛ ꯂꯥꯛꯏꯕ ꯁꯟꯗꯦꯁꯤꯗ ꯋꯥꯇꯔ ꯑꯃ꯭ꯌꯨꯖꯃꯦꯟ ꯄꯥꯔꯛꯇ ꯆꯠꯂꯨꯁꯤꯗꯅ ꯁꯥꯕꯁꯤꯗ ꯏꯔꯣꯏꯔꯨꯁꯤꯗꯅ ꯎꯝ ꯑꯩꯈꯣꯏ ꯑꯗꯨꯝ ꯑꯕꯦꯝꯃꯍꯣꯏ ꯕꯤꯌꯨꯇꯤꯁꯈꯣꯏ ꯈꯔ ꯑꯗꯨꯝ ꯄꯨꯔꯒ ꯆꯠꯂꯁꯦ ꯎꯝ ꯍꯟꯗꯛꯀꯤ ꯁꯟꯗꯦꯁꯤꯗ ꯆꯠꯂꯁꯦ ꯑꯗꯨꯝ ꯈꯔ ꯑꯗꯨꯝ ꯑꯆꯥꯄꯣꯠ ꯀꯨꯝꯕ ꯀꯔꯤꯒꯨꯝꯕ ꯈꯔ ꯑꯗꯨꯝ ꯄꯨꯔ ꯆꯠꯂꯁꯦ ꯑꯗꯣ ꯒꯥꯔꯤꯗꯤ ꯑꯩꯅ ꯍꯥꯏꯈ꯭ꯔꯦ ꯑꯩꯈꯣꯏ ꯇꯥꯇꯣꯟꯒꯤ ꯒꯥꯔꯤꯗꯣ ꯍꯥꯏꯈ꯭ꯔꯦ ꯑꯗꯣ ꯊꯥꯎꯅ ꯑꯩꯈꯣꯏ ꯄꯩꯁꯥ ꯈꯥꯏꯖꯤꯟꯅꯔꯒ ꯑꯗꯨꯝ ꯍꯥꯜꯂꯁꯦ ꯈꯔ ꯑꯥ ꯈꯔ ꯉꯟꯅ ꯆꯠꯁꯦ ꯄꯨꯡ ꯑꯅꯤꯒꯤ ꯑꯗꯨꯋꯥꯏꯗ ꯎꯝ ꯑꯩ ꯂꯣꯏꯅ ꯍꯥꯏꯈ꯭ꯔꯦ ꯑꯗꯣ ꯅꯪ ꯈꯛꯇ ꯉꯥꯏꯔꯕ ꯑꯗꯨꯗꯅꯦ ꯑꯩꯅ ꯍꯥꯏꯔꯛꯏꯁꯦ ꯑꯗꯨꯗꯤ ꯐꯔꯦ ꯐꯔꯦ ꯂꯥꯛꯑꯝꯗꯥꯏꯗꯣ ꯇꯧꯔꯛꯑꯣ